ꯑꯩꯒꯤ ꯌꯨꯝꯊꯪꯅꯕꯗ ꯂꯩꯕ ꯃꯉꯥꯒꯤ ꯃꯃꯤꯡ ꯑꯗꯨꯗꯤ ꯑꯍꯥꯟꯕꯗ ꯈꯨꯜꯂꯥꯛꯐꯝ ꯇꯣꯝꯕꯤ ꯑꯅꯤꯁꯨꯕꯗ ꯌꯨꯝꯈꯥꯏꯕꯝ ꯑꯅꯤꯁ ꯑꯍꯨꯝ ꯁꯨꯕꯗ ꯐꯨꯟꯗ꯭ꯔꯩꯃꯌꯨꯝ ꯔꯥꯕꯤꯅꯥ ꯃꯔꯤꯁꯨꯕꯗ ꯃꯀꯛꯃꯌꯨꯝ ꯆꯥꯎꯕ ꯃꯉꯥꯁꯨꯕꯗ ꯃꯀꯛꯃꯌꯨꯝ ꯕꯤꯀꯤ ꯍꯥꯏꯔꯤꯕ ꯃꯉꯥ ꯑꯁꯦ ꯑꯩꯈꯣꯏꯒꯤ ꯏꯃꯥ ꯕꯕꯥꯅꯁꯨ ꯌꯥꯝꯅ ꯂꯨꯅ ꯈꯟꯖꯕ ꯑꯩꯕꯨꯁꯨ ꯌꯥꯝꯅ ꯃꯈꯣꯏꯅ ꯂꯨꯅ ꯆꯥꯟꯅ ꯊꯝꯕꯤꯕ ꯃꯉꯥꯒꯤ ꯃꯃꯤꯡꯅꯤ